ꯑꯩꯈꯣꯏꯒꯤ ꯔꯤꯖꯅꯦꯜ ꯑꯥꯔꯠ ꯑꯦꯟ ꯀ꯭ꯔꯥꯐ ꯍꯥꯏꯕꯁꯦ ꯑꯩꯈꯣꯏꯒꯤ ꯁꯉꯥꯏ ꯐꯦꯁꯇꯤꯚꯦꯜꯗ ꯃꯤ ꯑꯇꯣꯞ ꯑꯇꯣꯞꯄ ꯂꯝꯕꯤꯗꯒꯤ ꯂꯥꯛꯂꯒ ꯑꯗꯨꯝ ꯑꯩꯈꯣꯏꯒꯤꯅ ꯁꯦꯝꯕꯤꯕ ꯋꯥꯒꯤ ꯄꯣꯠ ꯆꯩ ꯌꯣꯟꯕ ꯐꯪꯉꯤ ꯐꯖꯕꯁꯨ ꯐꯖꯩ ꯍꯥꯏꯅ ꯈꯟꯖꯩ